ꯃ꯭ꯌꯨꯅꯤꯁꯤꯄꯥꯂꯤꯇꯤ ꯑꯃꯗꯤ ꯄꯟꯆꯥꯌꯦꯠꯅ ꯀꯣꯟꯕ ꯑꯔꯤꯌꯥꯗ ꯃꯈꯣꯏꯅ ꯇꯧꯕ ꯊꯕꯛꯁꯤꯡꯗꯤ ꯃꯈꯣꯏꯅ ꯈꯨꯜ ꯂꯩꯀꯥꯏꯗꯨꯗ ꯂꯩꯕ ꯆꯥꯎꯈꯠ ꯊꯧꯔꯥꯡꯒꯤ ꯂꯝꯕꯤ ꯁꯦꯝꯕ ꯗ꯭ꯔꯦꯟ ꯂꯥꯡ ꯆꯟꯕꯤꯕ ꯏꯁꯤꯡ ꯅꯨꯡꯁꯤꯠ ꯏꯁꯤꯡ ꯃꯔꯥꯡ ꯀꯥꯏꯅ ꯐꯪꯍꯟꯕ ꯐꯪꯗꯕ ꯏꯁꯤꯡ ꯐꯪꯗꯕ ꯃꯐꯝꯁꯤꯡꯗ ꯐꯪꯍꯟꯕ ꯂꯝꯕꯤ ꯁꯣꯔꯣꯛ ꯂꯨꯨ ꯅꯥꯟꯅ ꯊꯝꯍꯟꯕ ꯗꯁꯕꯤꯟ ꯃꯆꯥ ꯃꯆꯥ ꯁꯥꯗꯨꯅ ꯐꯠꯇ ꯍꯥꯎꯗꯤ ꯂꯪꯊꯣꯛꯐꯝ ꯁꯦꯝꯕꯤꯕ ꯑꯃꯗꯤ ꯂꯥꯏꯔꯕ ꯄ꯭ꯔꯖꯥꯁꯤꯡꯗ ꯃꯈꯣꯏꯅ ꯑꯦꯟ ꯑꯥꯔ ꯖꯤ ꯑꯦꯁ ꯀꯩꯀꯩ ꯁꯨꯍꯟꯗꯨꯅ ꯂꯝꯕꯤ ꯁꯣꯔꯣꯛꯁꯨ ꯅꯥꯜꯍꯟꯕ ꯑꯃꯗꯤ ꯂꯥꯏꯔꯕꯁꯤꯡꯒꯤꯁꯨ ꯊꯕꯛ ꯐꯪꯗꯕꯁꯤꯡꯒꯤꯁꯨ ꯊꯕꯛ ꯄꯤꯕ ꯁꯤ ꯄꯟꯆꯥꯌꯦꯠ ꯑꯃꯗꯤ ꯃ꯭ꯌꯨꯅꯤꯁꯤꯄꯥꯂꯤꯇꯤꯅ ꯇꯧꯋꯤ